ꯍꯂꯣ ꯍꯣꯏ ꯁꯤ ꯀꯩꯅꯣ ꯗꯨꯀꯥꯟ ꯃꯄꯨ ꯅꯠꯇ꯭ꯔꯣ ꯑꯩ ꯆꯥꯛꯈꯥꯎ ꯒꯨꯂꯤ ꯑꯝꯇ ꯒꯨꯂꯤꯔꯥ ꯃꯍꯤꯔꯥ ꯑꯝꯇ ꯂꯧꯅꯤꯡꯉꯤ ꯑꯗꯨ ꯀꯌꯥ ꯆꯥꯛꯈꯥꯎ ꯒꯨꯂꯤꯅ ꯀꯌꯥ ꯑꯣꯏꯔꯤꯕ ꯒꯨꯂꯤ ꯃꯃꯟꯅ ꯑꯗꯒꯤ ꯃꯍꯤ ꯀꯌꯥ ꯑꯣꯏꯔꯤꯕ ꯀꯔꯝꯕꯅ ꯐꯕꯅꯣ ꯍꯥꯏꯕꯗꯨ ꯑꯝꯇ ꯍꯥꯏꯔꯛꯎꯅꯦ ꯎꯝ ꯑꯩꯅ ꯑꯗꯨꯝ ꯀꯩꯅꯣ ꯏꯆꯦ ꯏꯆꯦꯗꯒꯤ ꯏꯆꯦꯗꯒꯤ ꯑꯗꯨꯝ ꯍꯣꯡꯅ ꯈꯔ ꯂꯧꯔꯒ ꯑꯗꯨꯝ ꯏꯆꯦꯅ ꯈꯔ ꯇꯥꯅ ꯑꯗꯨꯝ ꯑꯩꯉꯣꯟꯗ ꯄꯤꯕꯤꯔꯛꯑꯒ ꯑꯩꯅꯁꯨ ꯀꯩꯔꯣꯜ ꯂꯩꯀꯥꯏꯗ ꯑꯗꯨꯝ ꯈꯔ ꯌꯣꯟꯒꯦ ꯇꯧꯕꯅꯤꯗ ꯎꯝ ꯎꯝ ꯍꯣꯏ ꯑꯗꯨꯗꯤ ꯆꯥꯛꯈꯥꯎ ꯒꯨꯂꯤꯒ ꯃꯍꯤꯒ ꯂꯧꯔꯒꯦ ꯍꯣꯏꯅꯦ ꯑꯥ ꯎꯝ ꯎꯝ ꯍꯣꯏꯅꯦ ꯎꯝ ꯎꯝ ꯄꯨꯡꯁꯤ ꯍꯌꯦꯡ ꯑꯌꯨꯛ ꯑꯣꯏꯅ ꯑꯗꯨꯝ ꯂꯥꯛꯑꯒꯦ ꯑꯗꯨꯒ ꯑꯗꯨꯝ ꯈꯟꯅ ꯅꯩꯅꯔꯒ ꯈꯔ ꯀꯩꯅꯣ ꯇꯧꯁꯦꯕ ꯑꯗꯨꯝ ꯀꯩꯅꯣ ꯃꯃꯟꯗꯨ ꯈꯔ ꯑꯗꯨꯝ ꯇꯥꯅ ꯑꯗꯨꯝ ꯄꯤꯌꯣ ꯌꯥꯝ ꯀꯩꯅꯣ ꯇꯧꯅꯁꯨ ꯅꯪꯅꯁꯨ ꯎꯝ ꯍꯣꯏꯅꯦ ꯑꯗꯨ ꯃꯃꯟꯗꯨ ꯈꯤꯇꯪ ꯑꯗꯨꯝ ꯇꯥꯅ ꯑꯗꯨꯝ ꯑꯩꯉꯣꯟꯗ ꯄꯤꯕꯤꯌꯣ ꯍꯥꯏꯕ

ꯎꯝ ꯎꯝ ꯎꯝ ꯎꯝ ꯎꯝ ꯍꯣꯏꯅꯦ ꯍꯣꯏꯅꯦ ꯈꯔ ꯑꯐꯕ ꯀ꯭ꯋꯥꯂꯤꯇꯤꯗ ꯄꯤꯔꯛꯑꯣ ꯑꯗꯨꯗꯤ ꯀ꯭ꯋꯥꯂꯤꯇꯤꯗꯨ ꯈꯤꯇꯪ ꯃꯔꯝ ꯆꯥꯅ ꯑꯗꯨꯝ ꯇꯧꯕꯤꯔꯣ

ꯎꯝ ꯍꯣꯏꯅꯦ ꯍꯣꯏꯅꯦ ꯎꯝ ꯃꯥꯅꯦ ꯃꯥꯅꯦ ꯀꯥꯅꯍꯟꯒꯗꯝꯅꯤ ꯑꯩꯈꯣꯏꯗ ꯀꯅꯥꯅ ꯏꯆꯦꯅ ꯄꯤꯔꯤꯕ ꯍꯤꯗꯥꯛ ꯒꯨꯂꯤꯗꯨꯁꯨ ꯑꯂꯥꯍꯅ ꯀꯥꯅꯍꯟꯕꯤꯕ ꯑꯣꯏꯁꯅꯨ ꯑꯩꯁꯨ ꯍꯌꯦꯡ ꯑꯗꯨꯝ ꯂꯥꯛꯑꯒꯦ ꯂꯥꯛꯑꯒ ꯂꯧꯔꯒꯦ ꯗꯨꯀꯥꯟꯗꯤ ꯍꯥꯡꯕꯤꯔꯝꯃꯨꯀꯣ ꯎꯝ ꯍꯣꯏ ꯍꯣꯏ ꯍꯣꯏꯅꯦ ꯍꯣꯏꯅꯦ ꯑꯣ ꯂꯥꯛꯀꯦ ꯑꯗꯨ ꯊꯝꯃꯒꯦ ꯑꯗꯨꯗꯤ ꯍꯌꯦꯡ ꯂꯥꯛꯑꯒꯦ ꯊꯝꯃꯦ ꯑꯗꯨꯗꯤꯀꯣ